ꯑꯩꯈꯣꯏꯒꯤ ꯔꯥꯏꯖꯒꯤ ꯏꯗꯨꯀꯦꯁꯟ ꯁꯤꯁꯇꯦꯝꯗ ꯃꯅꯤꯄꯨꯔ ꯂꯣꯟꯅ ꯀꯔꯤ ꯀꯔꯤ ꯊꯧꯗꯥꯡ ꯂꯧꯕꯒꯦ ꯍꯥꯏꯕ ꯑꯗꯨꯗꯤ ꯑꯩꯈꯣꯏꯒꯤ ꯔꯥꯏꯖꯒꯤ ꯏꯗꯨꯀꯦꯁꯟ ꯁꯤꯁꯇꯦꯝ ꯑꯁꯤꯅ ꯑꯩꯈꯣꯏꯒꯤ ꯂꯣꯟꯕꯨ ꯌꯥꯝ ꯋꯥꯡꯅ ꯋꯥꯡꯅ ꯑꯦꯛꯖꯥꯝ ꯑꯆꯧ ꯑꯆꯧꯕ ꯊꯥꯕ ꯃꯇꯝꯗ ꯑꯩꯈꯣꯏꯒꯤ ꯃꯅꯤꯄꯨꯔ ꯂꯣꯟ ꯑꯁꯤ ꯁꯤꯖꯤꯟꯅꯔꯒ ꯊꯥꯕ ꯌꯥꯕꯒꯤ ꯆꯥꯟꯁ ꯌꯥꯝ ꯋꯥꯡꯅ ꯂꯩꯔꯦ ꯑꯩꯈꯣꯏꯒꯤ ꯂꯣꯟ ꯑꯁꯤ ꯁꯤꯖꯤꯟꯅꯔꯒ ꯂꯥꯏꯔꯤꯛ ꯃꯈꯥ ꯃꯈꯥ ꯇꯝꯊꯕ ꯌꯥꯕ ꯂꯩꯈ꯭ꯔꯦ